ꯁꯥꯔꯁꯦ ꯕꯦꯒꯁꯦ ꯑꯩꯈꯣꯏꯅ ꯁꯥꯅꯕ ꯃꯇꯝꯗ ꯑꯍꯥꯟꯕꯗ ꯗꯔꯀꯥꯔ ꯑꯣꯏꯁꯦ ꯀꯧꯅꯥꯁꯤꯅꯦꯕ ꯀꯧꯅꯥꯁꯤ ꯗꯔꯀꯥꯔ ꯑꯣꯏ ꯍꯥꯏꯔꯒꯁꯨ ꯀꯧꯅꯥꯁꯦ ꯂꯩꯇ꯭ꯔꯒꯗꯤ ꯂꯩꯅꯅꯕ ꯄꯩꯁꯥ ꯂꯩꯇ꯭ꯔꯒꯗꯤ ꯑꯩꯈꯣꯏꯅ ꯁꯥꯕ ꯌꯥꯔꯣꯏꯗꯣꯏꯅꯦꯕ ꯑꯗꯨꯅ ꯍꯥꯏꯔꯤꯕ ꯀꯧꯅꯥꯁꯦ ꯑꯩꯈꯣꯏꯒꯤ ꯁꯥꯒꯦ ꯍꯥꯏꯔꯗꯤ ꯑꯩꯈꯣꯏꯒꯤ ꯈꯨꯠꯇ ꯄꯩꯁꯥ ꯄꯥꯏꯕ ꯇꯥꯏ ꯑꯩꯒꯤ ꯏꯟꯐ꯭ꯔꯥꯏꯁꯇ꯭ꯔꯛꯆꯔ ꯌꯥꯝ ꯂꯩꯕ ꯇꯥꯏ ꯑꯗꯨꯅ ꯒꯣꯃꯦꯟꯒꯤ ꯁꯥꯏꯠꯇꯒꯤ ꯃꯁꯤꯒꯤ ꯈꯨꯗꯣꯡꯆꯥꯕꯁꯤꯡ ꯑꯁꯤ ꯐꯪꯅꯕꯒꯤꯗꯃꯛꯇ ꯑꯩꯈꯣꯏꯅ ꯂꯣꯟ ꯃꯨꯔꯗꯥ ꯂꯣꯟ ꯕꯦꯡ ꯂꯣꯟ ꯃꯌꯥꯝ ꯁꯕꯖꯤꯗꯤ ꯌꯥꯎꯕ ꯃꯌꯥꯝ ꯑꯃꯁꯨ ꯄꯤꯕꯤꯔꯤ ꯑꯗꯨꯒ ꯍꯥꯏꯔꯤꯕ ꯁꯤꯡ ꯑꯁꯤ ꯑꯩꯈꯣꯏꯅ ꯑꯩꯈꯣꯏꯒꯤ ꯃꯐꯝ ꯆꯥꯅ ꯁꯤꯖꯤꯟꯅꯗꯨꯅ ꯆꯥꯎꯈꯠꯄ ꯑꯣꯔ ꯑꯐꯕ ꯑꯩꯈꯣꯏꯒꯤ ꯍꯦꯟꯅ ꯄ꯭ꯔꯗꯛ ꯐꯖꯅ ꯄꯨꯊꯣꯛꯄ ꯑꯃ ꯑꯣꯏꯅꯕ ꯑꯩꯈꯣꯏꯒꯤ ꯄꯥꯟꯗꯝꯗ ꯑꯩꯈꯣꯏꯅ ꯊꯝꯖꯩ ꯑꯗꯨꯒ ꯍꯥꯏꯔꯤꯕ ꯑꯩꯈꯣꯏꯒꯤ ꯒꯣꯃꯦꯟꯅ ꯒꯣꯃꯦꯟꯒꯤ ꯁꯥꯏꯠꯇꯒꯤ ꯁꯤꯒꯨꯝꯕ ꯂꯣꯟ ꯅꯨꯡ ꯅꯠꯇꯕꯤꯗ ꯒꯣꯃꯦꯟꯒꯤ ꯁꯥꯏꯠꯇꯒꯤ ꯑꯩꯈꯣꯏꯒꯤ ꯁꯔꯁ ꯃꯦꯂꯥ ꯀꯥꯏꯅ ꯃꯦꯂꯥ ꯈꯨꯠꯁꯥ ꯍꯩꯕꯒꯤ ꯑꯣꯏꯕ ꯃꯦꯂꯥꯁꯤꯡꯁꯦ ꯄꯨꯊꯣꯛꯄꯤꯗꯨꯅ ꯃꯤꯌꯥꯝꯗ ꯑꯣꯔ ꯃꯄꯥꯜ ꯑꯇꯣꯞꯄ ꯃꯄꯥꯜ ꯂꯩꯕꯥꯛꯇ ꯃꯦꯂꯥꯁꯤꯡ ꯇꯧꯕ ꯃꯇꯝꯗ ꯊꯥꯕꯤꯗꯨꯅ ꯍꯦꯟꯅ ꯃꯅꯤꯄꯨꯔꯒꯤ ꯄ꯭ꯔꯗꯛꯁꯤꯡ ꯑꯁꯤ ꯃꯤꯌꯥꯝꯗ ꯑꯩꯈꯣꯏꯒꯤ ꯎꯍꯟꯕ ꯐꯪꯍꯟꯗꯨꯅ ꯈꯨꯗꯣꯡꯆꯥꯕ ꯀꯌꯥ ꯑꯃ ꯂꯧꯕꯒꯤ ꯈꯨꯗꯣꯡꯆꯥꯕꯁꯨ ꯑꯩꯈꯣꯏ ꯐꯪꯖꯈ꯭ꯔꯦ ꯑꯗꯨꯒ ꯐꯪꯅꯕꯁꯨ ꯍꯣꯠꯅꯖꯔꯤ ꯑꯗꯨꯒ ꯐꯪꯈꯤꯕ ꯀꯌꯥ ꯑꯃꯁꯨ ꯂꯩꯔꯦ ꯑꯗꯨꯅ ꯁꯨꯃꯥꯏꯅ ꯇꯧꯗꯅ ꯑꯩꯈꯣꯏꯅ ꯒꯣꯃꯦꯟꯒꯤ ꯁꯥꯏꯠꯇꯒꯤ ꯐꯪꯉꯛꯏꯕ ꯄꯔꯗꯛꯁꯤꯡꯁꯤꯅ ꯃꯇꯝꯒꯤ ꯃꯇꯨꯡꯏꯟꯅ ꯁꯤꯖꯤꯟꯅꯔꯒ ꯑꯐꯕ ꯑꯩꯈꯣꯏꯒꯤ ꯍꯦꯟꯅ ꯐꯖꯕ ꯃꯌꯥꯝ ꯑꯃ

ꯈꯨꯠ ꯁꯥ ꯍꯩꯕꯒꯤ ꯑꯩꯈꯣꯏꯒꯤ ꯇ꯭ꯔꯦꯗꯤꯁꯅꯦꯜꯒꯤ ꯑꯣꯏꯕ ꯑꯩꯈꯣꯏ ꯀꯜꯆꯔꯒꯤ ꯑꯣꯏꯕ ꯑꯩꯈꯣꯏꯒꯤ ꯂꯝꯗꯨꯒꯤ ꯃꯥꯒꯤ ꯃꯥꯒꯤ ꯂꯝꯒꯤ ꯃꯇꯨꯡꯏꯟꯅ ꯑꯩꯈꯣꯏꯒꯤ ꯁꯤꯖꯤꯟꯅꯔꯤꯕ ꯄꯣꯠ ꯆꯩꯁꯤꯡ ꯑꯁꯦ ꯑꯩꯈꯣꯏꯅ ꯄꯨꯊꯣꯛꯄ ꯑꯩꯈꯣꯏꯒꯤ ꯗꯔꯀꯥꯔ ꯑꯣꯏꯅ ꯍꯥꯖꯔꯤꯕ ꯁꯝꯅ ꯍꯥꯏ ꯀꯥꯟꯗ ꯏꯌꯣꯡ ꯐꯤ ꯃꯅꯤꯄꯨꯔꯒꯤ ꯏꯌꯣꯡ ꯐꯤ ꯔꯥꯅꯤ ꯐꯤꯗ ꯑꯩꯈꯣꯏꯒꯤ ꯋꯥꯡꯈꯩ ꯐꯤꯗꯕꯨ ꯑꯣꯏꯔꯣ ꯊꯝꯕ ꯊꯣꯏꯕꯤꯒꯤ ꯁꯉꯥꯏꯒꯤ ꯑꯣꯔ ꯑꯩꯈꯣꯏꯅ ꯈꯨꯠꯁꯥ ꯍꯩꯕ ꯑꯩꯈꯣꯏꯒꯤ ꯀꯧꯅꯥꯒꯤ ꯁꯥꯕ ꯃꯇꯝꯗꯁꯨ ꯃꯣꯔꯥ ꯁꯥꯕ ꯑꯣꯔ ꯕꯦꯒ ꯁꯥꯕꯈꯛ ꯅꯠꯇꯅ ꯑꯩꯈꯣꯏꯒꯤ ꯃꯩꯇꯩꯒꯤ ꯑꯣꯏꯕ ꯑꯩꯈꯣꯏꯒꯤ ꯂꯨꯍꯣꯡꯕꯗ ꯁꯤꯖꯤꯟꯅꯕ ꯑꯩꯈꯣꯏꯒꯤ ꯂꯨꯛꯃꯥꯏ ꯑꯣꯔ ꯑꯩꯈꯣꯏꯒꯤ ꯐꯤꯔꯨꯛ ꯁꯤꯒꯨꯝꯕꯁꯤꯡ ꯑꯁꯦ ꯑꯗꯨꯝ ꯑꯩꯈꯣꯏꯅ ꯑꯗꯨꯝ ꯁꯤꯖꯤꯟꯅꯁꯦ ꯑꯗꯨꯅ ꯍꯥꯏꯔꯤꯕ ꯃꯈꯜꯁꯤꯡ ꯑꯁꯤꯒꯨꯝꯕ ꯇ꯭ꯔꯦꯗꯤꯁꯅꯦꯜꯒꯤ ꯑꯣꯏꯕ ꯀꯜꯆꯔꯒꯤ ꯑꯣꯏꯕ ꯁꯣꯁꯥꯏꯇꯤꯕꯨ ꯃꯁꯛ ꯇꯥꯛꯏꯕ ꯄꯣꯠꯁꯛꯁꯤꯡ ꯑꯗꯣ ꯑꯗꯨ ꯃꯈꯜꯁꯤꯡ ꯑꯗꯣ ꯑꯩꯈꯣꯏꯅ ꯈꯔ ꯃꯈꯩꯗꯤ ꯑꯗꯨꯝ ꯃꯇꯥꯡ ꯃꯇꯝꯒꯤ ꯃꯇꯨꯡꯏꯟꯅ ꯌꯨꯁ ꯇꯧꯕ ꯗꯔꯀꯥꯔ ꯑꯩ ꯍꯥꯏꯅ ꯈꯟꯖꯩ